ꯑꯩꯅ ꯆꯥꯛ ꯊꯣꯡꯕ ꯃꯇꯝꯗ ꯏ ꯂꯥꯏꯔꯤꯛ ꯍꯥꯏꯕꯗꯨꯗꯤ ꯁꯤꯖꯤꯟꯅꯗ꯭ꯔꯦ ꯀꯨꯀꯤꯡ ꯕꯨꯛꯇꯤ ꯍꯣꯏ ꯄꯥꯝꯂꯛꯄ ꯑꯅꯧꯕ ꯑꯦꯟꯖꯥꯡ ꯑ ꯀꯃꯥꯏꯅ ꯊꯣꯡꯒꯗꯒꯦ ꯍꯥꯏꯕ ꯃꯇꯝꯗ ꯍꯦꯛ ꯍꯦꯛ ꯑꯩꯅ ꯁꯤꯖꯤꯟꯅꯕ ꯍꯥꯏꯔꯒꯗꯤ ꯌꯥꯋꯥ ꯃꯦꯗꯤꯌꯥ ꯍꯥꯏꯔꯤꯕ ꯔꯥꯖꯨ ꯅꯣꯡ ꯑꯁꯤꯒꯤ ꯕ꯭ꯂꯣꯛ ꯑꯁꯤꯗꯒꯤ ꯃꯇꯦꯡ ꯂꯧꯕ ꯌꯥꯎꯏ ꯑꯄꯥꯝꯕ ꯑꯦꯟꯖꯥꯡ ꯑꯗꯨ ꯀꯔꯝꯍꯥꯏꯅ ꯊꯣꯡꯒꯗꯒꯦ ꯍꯥꯏꯕꯗꯨ ꯍꯥꯏꯔꯤꯕ ꯌꯨꯇꯨꯐꯀꯤ ꯄ꯭ꯂꯦꯠꯐꯣꯝ ꯑꯁꯤꯗ ꯆꯪꯖꯔꯒ ꯃꯑꯣꯡ ꯍꯥꯎꯅꯅꯕ ꯍꯣꯠꯅꯗꯨꯅ ꯊꯣꯡꯈꯤꯕꯗꯤ ꯌꯥꯎꯔꯦ